ꯑꯩꯅ ꯑꯃꯥꯖꯣꯟꯗꯒꯤ ꯀꯨꯔꯇꯤ ꯑꯃ ꯀꯛꯄꯅꯦ ꯌꯥꯝꯅ ꯑꯩꯅ ꯄꯥꯝꯖꯅ ꯀꯛꯈꯤꯕꯗꯨ ꯌꯧꯔꯛꯑꯦ ꯃꯆꯨꯁꯨ ꯆꯞ ꯆꯥꯅ ꯌꯧꯔꯛꯑꯦ ꯐꯤꯗꯨ ꯑꯩꯅ ꯀꯛꯈꯤꯕ ꯁꯥꯏꯁꯇ ꯆꯞ ꯆꯥꯅꯁꯨ ꯂꯥꯛꯑꯦ ꯑꯗꯨꯒ ꯀꯂꯔꯅ ꯄꯤꯡ ꯃꯆꯨꯅꯦ ꯌꯥꯝꯅ ꯈꯨꯗꯥꯡꯗꯨꯁꯨ ꯍꯥꯞ ꯑꯣꯏꯔꯒ ꯀꯥꯂꯦꯟꯗ ꯂꯤꯠꯄꯗ ꯌꯥꯝꯅ ꯏꯪ ꯏꯪ ꯂꯥꯎꯕ ꯐꯤꯅꯦ ꯑꯗꯨꯒ ꯔꯦꯁꯀꯁꯨ ꯌꯥꯎꯔꯛꯑꯦ ꯂꯩ ꯀꯩꯀꯥ ꯈꯔ ꯑꯗꯨꯝ ꯌꯦꯛꯑꯒ ꯐꯖꯕ ꯄꯣꯠ ꯑꯣꯏꯅ ꯂꯥꯛꯑꯦ ꯑꯩꯅ ꯐꯣꯟꯗ ꯀꯛꯈꯤꯕꯗꯨꯒ ꯆꯞ ꯃꯥꯅꯅ ꯂꯥꯛꯑꯦ ꯀꯔꯤꯝ ꯑꯣꯟꯅꯔꯛꯇ꯭ꯔꯦ ꯑꯗꯨꯒ ꯑꯦꯅꯤ ꯗ꯭ꯔꯦꯁ ꯖꯤꯟꯁꯀ ꯁꯦꯠꯂꯁꯨ ꯌꯥꯔꯦ ꯐꯣꯔꯃꯦꯜꯒ ꯁꯦꯠꯂꯁꯨ ꯆꯥꯅꯔꯦ ꯐꯅꯦꯛꯀ ꯁꯦꯠꯂꯁꯨ ꯆꯥꯅꯔꯦ ꯃꯦꯗꯤꯒ ꯁꯦꯠꯂꯁꯨ ꯑꯦꯅꯤ ꯃꯐꯝꯗ ꯆꯠꯄꯗ ꯏꯆꯟꯗ ꯆꯟꯅꯔꯦ ꯀꯨꯔꯇꯤꯁꯤ ꯌꯥꯝꯅ ꯀꯥꯅꯕ ꯑꯐꯕ ꯄꯣꯠ ꯑꯣꯏꯔꯝꯃꯦ ꯑꯩꯅ ꯀꯛꯈꯤꯕꯁꯦ